ꯑꯗꯨꯇ ꯅꯠꯇꯅ ꯁꯥꯟꯅ ꯈꯣꯠꯅꯕ ꯑꯩꯈꯣꯏꯅ ꯈꯪꯅꯤꯡꯂꯤꯕ ꯃꯈꯩ ꯄꯥꯎ ꯇꯥꯕꯅ ꯀꯥꯟꯅꯕ ꯄꯤ ꯑꯩꯈꯣꯏꯅ ꯈꯪꯂꯨꯗꯕ ꯀꯌꯥ ꯑꯃꯁꯦ ꯄꯥꯎꯅ ꯃꯔꯝ ꯑꯣꯏꯔꯒ ꯂꯣꯏꯅꯃꯛ ꯈꯪꯍꯜꯂꯤ ꯃꯔꯝ ꯑꯗꯨꯅ ꯄꯥꯎ ꯇꯥꯕ ꯑꯁꯤ ꯌꯥꯝꯅ ꯐꯩ ꯍꯥꯏꯅ ꯍꯧꯒꯠꯂꯛꯂꯤꯕ ꯅꯍꯥꯔꯣꯟꯁꯤꯡꯗ ꯑꯩꯅ ꯄꯥꯎꯖꯦꯜꯂꯤ